ꯍꯜꯂꯣ ꯏꯆꯦ ꯍꯤꯡꯒꯣꯟ ꯍꯤꯡꯒꯣꯟ ꯀꯩꯀꯩꯗꯨ ꯀꯃꯥꯏꯅ ꯇꯧꯔꯤꯕꯅꯣ ꯅꯥꯀꯟꯗ ꯌꯦꯅꯈꯥꯗ ꯀꯩꯀꯩ ꯑꯗꯒꯤ ꯃꯔꯣꯏꯁꯨ ꯌꯥꯝ ꯐꯅ ꯎꯍꯧꯋꯤ ꯃꯔꯣꯏꯗꯨ ꯌꯥꯝ ꯐꯍꯧꯋꯤꯅꯦ ꯃꯔꯣꯏꯗꯨ ꯑꯩ ꯊꯥꯔꯤꯕꯁꯤꯗꯤ ꯅꯥꯕ ꯎꯟꯈꯥ ꯇꯥꯕꯩꯔꯥ ꯈꯪꯗꯦ ꯃꯔꯣꯏ ꯆꯥꯎꯗꯝꯁꯦ ꯂꯩꯇꯦ ꯏꯅꯦꯍꯣꯏꯗꯤ ꯌꯥꯝ ꯐꯍꯧꯋꯤ ꯀꯩꯀꯩ ꯍꯥꯞꯄꯅꯣ ꯑꯗꯨꯕꯨ ꯊꯥꯕꯗ ꯑꯣ ꯍꯥꯏꯗꯤ ꯃꯔꯣꯏꯗꯨ ꯍꯥꯏꯗꯤ ꯎꯟꯈꯥ ꯇꯥꯕꯒꯤ ꯌꯥꯝꯅ ꯑꯃꯨꯛ ꯀꯩꯅꯣ ꯇꯧꯗꯕ꯭ꯔꯕ ꯃꯊꯛꯀꯥꯗꯨ ꯈꯔ ꯈꯟꯕ ꯈꯣꯠꯄ ꯇꯧꯕ꯭ꯔꯕ ꯏꯅꯦꯒꯤꯗꯨꯕꯨ ꯑꯩꯒꯤꯗꯣ ꯎꯟꯈꯥ ꯇꯥꯕꯩꯔ ꯈꯪꯗꯦꯅꯦ ꯀꯪꯖꯤꯜꯂ ꯀꯩꯅꯣ ꯇꯧꯔꯒ ꯆꯥꯎꯗꯝ ꯊꯤꯔ ꯑꯗꯨꯝ ꯂꯩꯔꯦꯅꯦ ꯏꯁꯤꯡ ꯋꯥꯠꯄꯅꯔ ꯈꯪꯗꯦꯗ ꯑꯩꯒꯤꯅ

ꯑꯗꯒꯤ ꯑꯦ ꯀꯩꯅꯣ ꯏꯅꯦ ꯏꯆꯦꯒꯤ ꯀꯩꯅꯣꯗ ꯊꯥꯍꯧꯔꯤꯕ ꯏꯁꯇ꯭ꯔꯣ ꯕꯦꯔꯤꯗꯨꯁꯨ ꯐꯖꯩꯑꯕ ꯄꯥꯜꯍꯧꯔꯤꯗꯣ ꯉꯥꯡꯁꯪꯛꯀ ꯉꯥꯡꯗꯅ ꯑꯗꯨꯝ ꯌꯦꯡꯕ ꯅꯨꯡꯉꯥꯏ ꯏꯅꯦ ꯏꯆꯦ ꯍꯣꯏꯅ ꯊꯥꯕꯗꯤ ꯍꯦꯛꯇ ꯐꯖꯩ ꯑꯩꯈꯣꯏꯅ ꯊꯥꯕꯁꯤꯅꯕ ꯍꯦꯛꯇꯕ ꯈꯨꯠ ꯊꯨꯝꯕ ꯍꯥꯏꯕꯗꯨ ꯑꯣꯏꯕꯖꯥꯠꯅꯤ ꯏꯆꯦ ꯈꯣꯏꯁꯤꯅ ꯑꯗꯨ ꯍꯧꯖꯤꯛꯁꯤꯕꯨ ꯀꯥꯂꯦꯟꯁꯨ ꯆꯪꯁꯤꯜꯂꯛꯑꯦ ꯏꯆꯦ ꯍꯧꯖꯤꯛꯁꯤꯕꯨ ꯀꯔꯤ ꯀꯔꯤ ꯊꯥꯕ ꯌꯥꯕ ꯈꯔꯗꯪ ꯍꯥꯏꯕꯤꯔꯛꯎꯅꯦ ꯑꯩ ꯈꯔ ꯏꯍꯥꯡ ꯍꯥꯡ ꯂꯩꯔꯦꯅꯦ ꯂꯨ ꯑꯃꯅꯤ ꯎꯝ ꯎꯝ ꯑꯣ ꯍꯣꯏ ꯍꯣꯏ ꯍꯣꯏ ꯍꯣꯏ ꯏꯆꯦ ꯑꯗꯨꯗꯤ ꯑꯃꯨꯛ ꯊꯕꯛ ꯑꯃꯨꯛ ꯂꯥꯛꯁꯤꯜꯂꯦ ꯑꯩ ꯑꯃꯨꯛ ꯀꯩꯅꯣ ꯇꯧꯈꯤꯒꯦ ꯑꯗꯨꯒ ꯑꯃꯨꯛ ꯁꯥꯟꯅꯔꯁꯤꯀꯣ ꯀꯣꯟꯅ ꯑꯃꯨꯛ ꯍꯣꯔꯦꯟ ꯅꯨꯃꯤꯗꯥꯡ ꯇꯧꯔꯛꯀꯦ